ꯔꯣꯃꯤꯂꯥ ꯑꯩꯅ ꯍꯧꯖꯤꯛ ꯏꯃꯣꯏꯅꯨ ꯍꯥꯏꯔꯤꯕ ꯐꯥꯁ ꯐꯨꯠꯇꯨꯗ ꯂꯩꯌꯦ ꯍꯧꯖꯤꯛ ꯃꯈꯣꯏꯒꯤ ꯖꯤꯂꯤꯕꯤꯁꯦ ꯑꯩꯈꯣꯏꯒꯤ ꯀ꯭ꯋꯥꯂꯤꯇꯤꯁꯦ ꯂꯩꯔꯤꯔꯥ ꯂꯩꯇ꯭ꯔꯤꯔꯥ ꯑꯣꯔ ꯃꯃꯜꯅ ꯀꯌꯥ ꯄꯤꯒꯦ ꯃꯣꯏꯁꯤ ꯀꯌꯥꯃꯨꯛ ꯍꯥꯎꯕ ꯖꯥꯠꯅꯣ ꯍꯥꯏꯕꯗꯣ ꯈꯪꯗꯦ ꯑꯗꯨꯅ ꯍꯥꯏꯔꯤꯕ ꯐꯥꯁ ꯔꯦꯁꯇꯨꯔꯦꯟꯁꯤꯁꯨ ꯑꯩ ꯑꯍꯥꯟꯕ ꯑꯣꯏꯕꯅ ꯅꯈꯣꯏꯒꯤ ꯑꯗꯥꯏꯗ ꯅꯈꯣꯏꯒꯤꯗꯨꯗ ꯌꯥꯝꯅ ꯍꯥꯎꯕ ꯇꯦꯁꯇꯤꯑꯅ ꯑꯃ ꯂꯩꯕꯗꯣ ꯑꯗꯨꯗꯨꯒꯤ ꯖꯤꯂꯤꯕꯤꯗꯨꯒꯤ ꯃꯃꯜ ꯑꯗꯨ ꯃꯥꯒꯤ ꯀ꯭ꯋꯥꯂꯤꯇꯤꯗꯨꯅ ꯀꯌꯥꯝ ꯍꯥꯎꯕꯗꯨꯒꯤ ꯃꯇꯥꯡꯗ ꯍꯥꯏꯐꯦꯠ ꯁꯝꯂꯛꯄ ꯑꯃ ꯍꯥꯏꯔꯛꯎꯅꯦ